ꯑꯩꯍꯥꯛꯅ ꯏꯂꯦꯛꯇꯤꯁꯤꯇꯤꯒꯤ ꯊꯕꯛ ꯄꯥꯏꯊꯣꯛ ꯄꯥꯏꯁꯤꯟ ꯇꯧꯕꯗ ꯈꯨꯗꯣꯡꯊꯤꯅꯤꯡꯉꯥꯏ ꯑꯣꯏꯕ ꯑꯩꯅ ꯁꯨꯝ ꯊꯦꯡꯅꯖꯕ ꯈꯔ ꯍꯥꯏ ꯇꯥꯔꯒꯗꯤ ꯈꯨꯠ ꯆꯣꯠꯅ ꯏꯂꯦꯛꯇꯤꯛꯀꯤ ꯑꯣꯏꯕ ꯄꯣꯠ ꯁ꯭ꯋꯤꯁꯀꯨꯝꯕ ꯍꯦꯛ ꯄꯥꯏꯔꯨꯕꯥ ꯑꯗꯩ ꯁ꯭ꯋꯤꯁ ꯕꯣꯛꯁꯇ ꯑꯈꯣꯏ ꯄ꯭ꯂꯥꯛ ꯊꯤꯡꯖꯤꯟꯕꯝꯗꯨꯗꯥ ꯍꯦꯛ ꯊꯦꯡꯉꯨꯕꯥ ꯑꯆꯤꯟ ꯃꯆꯤꯟ ꯇꯨꯝꯕ ꯄꯣꯠꯀꯨꯝꯕꯗꯒ ꯍꯦꯛ ꯁꯣꯏꯗꯅ ꯍꯦꯛ ꯊꯤꯟꯖꯜꯂꯨꯕꯥ ꯁꯨꯒꯨꯝꯕ ꯃꯌꯥꯝꯁꯦ ꯈꯨꯗꯣꯡꯊꯤꯅꯤꯡꯉꯥꯏ ꯑꯣꯏꯌꯦꯅ ꯈꯟꯖꯩ ꯑꯗꯨꯅ ꯏꯂꯦꯛꯇꯤꯛꯀꯤ ꯄꯣꯠ ꯑꯦꯚ꯭ꯔꯤ ꯈꯨꯗꯤꯡꯃꯛꯇꯥ ꯈꯨꯗꯤꯡꯃꯛꯇ ꯄꯥꯏꯒꯦ ꯍꯥꯏ ꯇꯥꯔꯒꯗꯤ ꯈꯨꯠ ꯁꯥ ꯀꯪꯅ ꯄꯥꯏꯕꯤꯗꯒꯕꯅꯤ ꯌꯥꯔꯤꯕ ꯃꯈꯩ ꯄꯥꯏꯒꯅꯤꯅ ꯈꯟꯖꯩ ꯑꯗꯨꯒꯥ ꯈꯣꯡꯗꯁꯨ ꯆꯄꯜ ꯑꯃ ꯑꯗꯨꯝ ꯇꯣꯡꯒꯅꯤ